ꯑꯩꯈꯣꯏꯅ ꯅꯣꯡꯃꯁꯦ ꯃꯇꯝꯁꯦ ꯑꯩꯅ ꯂꯦꯟꯕꯁꯦ ꯑꯩꯈꯣꯏꯅ ꯐꯣꯔ ꯊꯥꯔꯇꯤꯗ ꯑꯩꯅ ꯍꯧꯒꯠꯂꯦ ꯑꯗꯨ ꯃꯇꯨꯡꯗ ꯑꯩꯈꯣꯏꯅ ꯄ꯭ꯔꯦꯌꯔ ꯇꯧꯔꯕ ꯃꯇꯨꯡꯗ ꯑꯩꯈꯣꯏꯅ ꯋꯥꯔꯝ ꯑꯞ ꯀꯤꯗꯃꯛꯇ ꯑꯩꯈꯣꯏꯅ ꯋꯥꯛꯀꯤꯡꯁꯨ ꯍꯦꯛ ꯇꯧꯌꯦ ꯖꯣꯒꯤꯡ ꯇꯧꯌꯦ ꯑꯗꯨ ꯃꯇꯨꯡꯗ ꯑꯩꯈꯣꯏꯅ ꯍꯂꯛꯑꯒ ꯑꯩꯒꯤ ꯕ꯭ꯔꯦꯛꯐꯥꯁ ꯇꯧꯔꯅꯤ ꯑꯗꯒꯤ ꯏꯔꯨ ꯕ꯭ꯔꯦꯛꯐꯥꯁ ꯇꯧꯔꯕ ꯃꯇꯨꯡꯗ ꯑꯩꯅ ꯂꯥꯏꯔꯤꯛ ꯀꯩꯀ ꯈꯔ ꯄꯥꯅꯤꯡꯕ ꯑꯩꯈꯣꯏ ꯀꯣꯃꯤꯛꯁ ꯂꯥꯏꯔꯤꯛ ꯑꯣꯏꯒꯦꯔꯥ ꯅꯤꯌꯨꯖꯄꯨ ꯑꯣꯏꯒꯦꯔꯥ ꯄꯥꯅꯤꯡꯕ ꯀꯌꯥꯗꯣ ꯉꯁꯤꯒꯤ ꯊꯧꯗꯣꯛꯇꯨꯒꯤ ꯃꯇꯨꯡ ꯏꯟꯅ ꯄꯥꯔꯅꯤ ꯑꯗꯨꯒꯤ ꯃꯇꯨꯡꯗ ꯑꯩꯈꯣꯏꯅ ꯏꯃꯥ ꯏꯄꯥꯒꯤ ꯑꯋꯥꯠ ꯑꯄꯥ ꯑꯃꯗꯤ ꯀꯩ ꯀꯩ ꯂꯩꯒꯦ ꯀꯩ ꯀꯩ ꯇꯧꯁꯤꯟꯕ ꯌꯥꯒꯦꯗꯣ ꯐꯦꯃꯤꯂꯤꯒꯤ ꯍꯦꯜꯞ ꯑꯣꯏꯅ ꯑꯩꯅ ꯇꯧꯖꯩ ꯑꯗꯨꯒꯤ ꯃꯇꯨꯡꯗ ꯑꯩꯁꯦ ꯉꯥꯛꯇꯡ ꯃꯥꯏꯟ ꯐ꯭ꯔꯦꯁ ꯑꯣꯏꯅ ꯁꯨꯝ ꯏꯁꯩ ꯑꯃꯗꯤ ꯐꯤꯂꯝ ꯌꯦꯡꯉꯒ ꯂꯦꯟꯖꯩ ꯑꯗꯨꯒꯤ ꯃꯇꯨꯡꯗ ꯉꯥꯛꯇꯡ ꯑꯩꯈꯣꯏꯅ ꯏꯁꯄꯣꯔꯠꯇ ꯌꯥꯝꯅ ꯉꯥꯎꯖꯕꯅꯤꯅ ꯑꯩ ꯐꯨꯠꯕꯣꯜ ꯁꯥꯟꯅꯔꯨꯔꯦ ꯑꯗꯨꯒ ꯐꯣꯔ ꯊꯥꯔꯇꯤ ꯑꯗꯨꯋꯥꯏꯗ ꯐꯥꯎꯕ ꯏꯁꯄꯣꯔꯠ ꯁꯥꯟꯅꯔꯕ ꯃꯇꯨꯡꯗ ꯑꯩꯈꯣꯏꯅ ꯍꯂꯛꯑꯒ ꯏꯔꯨꯖ ꯃꯥꯏꯊꯖꯔꯒ ꯑꯃꯨꯛꯀ ꯌꯨꯝꯒꯤ ꯑꯋꯥꯠ ꯑꯄꯥ ꯌꯦꯡꯁꯤꯜꯂꯕ ꯃꯇꯨꯡꯗ ꯑꯩ ꯂꯥꯏꯔꯤꯛ ꯈꯤꯇꯪ ꯄꯥꯖꯩ ꯑꯗꯨꯒ ꯏꯁꯃꯥꯔꯠ ꯐꯣꯟꯗ ꯉꯥꯛꯇꯪ ꯃꯇꯝ ꯂꯦꯟꯖꯩ ꯁꯤꯅꯤ ꯑꯗꯨꯗꯨꯒ ꯃꯇꯨꯡꯗ ꯑꯩ ꯉꯥꯛꯇꯪ ꯂꯩꯔꯕ ꯃꯇꯨꯡꯗ ꯆꯥꯛ ꯆꯥ ꯇꯣꯛꯑꯅꯤ ꯆꯥꯛ ꯆꯥꯕ ꯇꯣꯛꯑꯕ ꯃꯇꯨꯡꯗ ꯉꯥꯛꯇꯪ ꯍꯛꯆꯥꯡꯁꯦ ꯐ꯭ꯔꯦꯁ ꯑꯣꯏꯅꯕ ꯉꯥꯛꯇꯪ ꯐꯝꯃꯅꯤ ꯏꯁꯩ ꯑꯃ ꯇꯥꯔꯕ ꯃꯇꯨꯡꯗ ꯑꯗꯨꯒꯤ ꯃꯇꯨꯡꯗ ꯅꯥꯏꯟ ꯊꯥꯔꯇꯤ ꯁ꯭ꯋꯥꯏꯗ ꯑꯗꯨꯝ ꯇꯨꯝꯃꯦ ꯁꯤꯁꯤꯅ ꯑꯩꯒꯤ ꯗꯦꯂꯤ ꯔꯨꯇꯤꯟ ꯍꯥꯏꯌꯣ ꯍꯥꯏꯔꯒꯗꯤ